ꯀꯅꯥ ꯑꯥꯎ ꯃꯥꯅꯦ ꯑꯥꯎ ꯃꯥꯅꯤ ꯃꯥꯅꯤ ꯀꯔꯤ

ꯕ꯭ꯔꯗꯔ ꯀꯔꯝꯕ ꯖꯒꯥ ꯑꯣꯏꯒꯗꯣꯏꯅꯣ ꯑꯃꯨꯛꯇ ꯍꯥꯏꯕꯤꯔꯛꯀꯦꯔꯥ ꯍꯥꯏꯕꯗꯤ ꯄꯣꯠꯇꯣ ꯃꯌꯥꯝ ꯊꯤꯟꯕ ꯆꯠꯄꯅꯤꯅꯀꯣ ꯑꯥꯎ ꯆꯠꯂꯦ ꯕ꯭ꯔꯗꯔ ꯑꯩꯈꯣꯏꯒꯤ ꯀꯩꯅꯣ ꯄꯣꯠ ꯊꯤꯟꯕꯒꯤ ꯀꯩꯅꯣꯁꯦꯀꯣ ꯑꯗꯨꯃꯥꯏꯅ ꯑꯗꯨꯝ ꯇꯧꯕꯅꯦ ꯁꯨꯃꯥꯏꯅ ꯁꯨꯝ ꯄꯣꯠꯇꯣ ꯍꯥꯏꯕꯗꯤ ꯑꯁꯣꯏ ꯑꯉꯥꯝ

ꯕ꯭ꯔꯗꯔ ꯑꯥ ꯑꯗꯣ ꯕ꯭ꯔꯗꯔ ꯍꯥꯟꯅ ꯍꯥꯏꯕꯤꯔꯛꯑꯣꯅꯦ

ꯑꯗꯨ ꯑꯩꯈꯣꯏ ꯅꯍꯥꯟ ꯇꯤꯞꯁ ꯈꯔ ꯍꯥꯞꯆꯔꯛꯄꯗꯣ ꯑꯗꯨꯝ ꯅꯨꯡꯉꯥꯏꯖꯩ ꯍꯥꯏꯕ ꯇꯥꯔꯦꯀꯣ ꯍꯥꯏꯕꯗꯤ ꯃꯤ ꯑꯅꯝꯕꯗꯤ ꯑꯗꯨꯃꯥꯏꯅ ꯄꯤꯅꯗꯦꯕꯀꯣ ꯕ꯭ꯔꯗꯔꯈꯣꯏꯒꯨꯝꯕ ꯃꯤ ꯈꯔꯒꯨꯝꯕ ꯈꯇꯅꯦꯕ ꯄꯤꯔꯤꯁꯦ ꯑꯥ ꯑꯗꯨꯒꯨꯝꯕꯁꯨ ꯌꯥꯎꯗꯕ ꯅꯠꯇꯦ ꯍꯥꯏꯕꯗꯤ ꯗꯦꯂꯤꯚꯔꯤ ꯇꯧꯕꯅꯤꯅꯀꯣ ꯑꯗꯨꯒꯨꯝꯕꯁꯨ ꯃꯌꯥꯝ ꯌꯥꯎꯏ ꯑꯗꯣ ꯍꯥꯏꯕꯗꯤ ꯑꯩꯈꯣꯏꯁꯨ ꯋꯥꯕꯅꯤꯅ ꯊꯕꯛꯁꯦ ꯇꯧꯅꯤꯡꯉꯥꯏ ꯂꯩꯇꯕꯅꯤꯅ ꯁꯤꯒꯤ ꯊꯕꯛꯁꯦ ꯁꯨꯝ ꯊꯤꯅ ꯉꯥꯡꯉꯁꯨ ꯍꯥꯏꯕ ꯇꯥꯔꯦ ꯁꯨꯝ ꯇꯧꯗꯕ ꯌꯥꯗꯦ ꯄꯩꯁꯥ ꯇꯥꯟꯗꯕꯗꯤ ꯌꯥꯗꯕꯅꯤꯅꯀꯣ ꯇꯣꯛꯑꯒꯦꯅ ꯈꯜꯂꯁꯨ ꯀꯔꯤ ꯎꯄꯥꯏꯗꯤ ꯂꯩ ꯍꯥꯏꯕꯗꯤ ꯄꯩꯁꯥꯒꯤ ꯐꯤꯕꯝ ꯅꯥꯇꯩ ꯆꯥꯗꯕꯅꯤꯅ

ꯑꯩꯈꯣꯏꯁꯦ ꯃꯤ ꯇꯔꯥꯃꯨꯛꯇꯤ ꯈꯥꯏꯗꯣꯛꯑꯦꯕꯀꯣ ꯂꯝ ꯂꯝꯒꯤ ꯑꯃꯃꯝꯅꯦꯕ

ꯑꯥ ꯌꯧꯖꯒꯅꯤ ꯌꯧꯖꯒꯅꯤ ꯕ꯭ꯔꯗꯔ ꯑꯥꯎ ꯌꯧꯖꯩ ꯕ꯭ꯔꯗꯔ ꯍꯣꯏꯒꯨꯝꯕ ꯈꯔ ꯂꯩꯕꯁꯤꯅ ꯑꯩꯈꯣꯏꯒꯤ ꯁ꯭ꯇꯣꯔ ꯑꯁꯤ ꯀꯩꯅꯣ ꯃꯥꯏꯄꯥꯛꯅ ꯆꯦꯟꯕ ꯉꯝꯖꯔꯤꯅꯦ ꯍꯥꯏꯕꯇꯥꯔꯦꯀꯣ ꯍꯥꯏꯗꯤ ꯕ꯭ꯔꯗꯔꯒꯨꯝꯕꯁꯤꯁꯨ ꯈꯔ ꯂꯩꯇ꯭ꯔꯗꯤ ꯑꯩꯈꯣꯏꯁꯨ ꯄꯨꯂꯞ ꯃꯨꯠꯀꯗꯣꯏꯅꯦꯕ ꯍꯣꯏ ꯍꯣꯏ ꯌꯥꯏꯌꯦꯕ ꯍꯣꯏ ꯍꯣꯏ ꯕ꯭ꯔꯗꯔ ꯑꯗꯨ ꯃꯊꯪꯗꯁꯨ ꯄꯣꯠ ꯀꯛꯄꯗ ꯑꯩꯈꯣꯏꯗꯒꯤ ꯑꯩꯈꯣꯏꯒꯤ ꯁ꯭ꯇꯣꯔꯗꯒꯤ ꯀꯛꯄꯤꯒꯅꯤ ꯍꯥꯏꯅ ꯑꯩꯅ ꯊꯥꯖꯕ ꯊꯝꯖꯩꯀꯣ ꯍꯣꯏ ꯎꯝ